ꯃꯥꯅꯤ ꯃꯥꯅꯤ ꯑꯣ ꯃꯥꯅꯤ ꯃꯥꯅꯤ ꯃꯥꯅꯤ ꯑꯩꯗꯣ ꯑꯥ ꯑꯩꯈꯣꯏ ꯐꯦꯝꯂꯤ ꯑꯩꯈꯣꯏ ꯃꯤ ꯃꯉꯥꯃꯨꯛ ꯇꯧꯔꯒ ꯀꯛꯆꯤꯡ ꯒꯥꯔꯗꯦꯟꯗꯨꯗ ꯀꯣꯏꯕ ꯂꯥꯛꯁꯤꯔꯅ ꯇꯧꯕ ꯑꯗꯨ ꯀꯃꯥꯏ ꯀꯃꯥꯏꯅ ꯍꯧꯖꯤꯛ ꯒꯥꯔꯤ ꯑꯩꯈꯣꯏ ꯑꯩꯈꯣꯏꯗꯤ ꯑꯍꯟꯁꯨ ꯑꯥ ꯑꯁꯣꯟꯕ ꯑꯃꯁꯨ ꯌꯥꯎꯕ ꯍꯥꯏꯇꯥꯔꯦ ꯑꯗꯨꯒꯤꯗꯨꯅ ꯒꯥꯔꯤ ꯅꯨꯡꯂꯤꯒꯤ ꯊꯧꯒꯠꯄ ꯌꯥꯗꯣꯔꯤꯕ ꯑꯩꯈꯣꯏ ꯒꯥꯔꯤ ꯑꯆꯧꯕ ꯑꯃꯒ ꯃꯆꯥꯒ ꯇꯧꯔꯒ ꯂꯥꯛꯀꯗꯧꯕꯅꯦꯕ ꯑꯗꯨ ꯊꯧꯒꯠꯄ ꯌꯥꯗꯣꯔꯤꯕ ꯀꯃꯥꯏꯅ ꯇꯧꯗꯣꯏꯕꯅꯣ ꯍꯪꯕꯒꯤꯅꯤ ꯑꯥ ꯑꯥ ꯑꯥ ꯑꯥ ꯑꯥ ꯑꯍꯟ ꯑꯗꯨ ꯀꯩꯅꯣ ꯇꯧꯕꯁꯦ ꯑꯥ ꯑꯩꯈꯣꯏ ꯃꯉꯥꯃꯨꯛꯇꯤ ꯂꯥꯛꯀꯅꯦꯕꯀꯣ ꯑꯗꯣ ꯑꯩꯈꯣꯏ ꯑꯍꯟ ꯅꯠꯇꯦ ꯅꯠꯇꯦ ꯒꯥꯔꯤ ꯑꯃꯈꯛ ꯒꯥꯔꯤ ꯑꯅꯤ ꯈꯛꯇꯅꯤ ꯑꯗꯣ ꯑꯩꯈꯣꯏ ꯃꯤꯗꯤ ꯃꯉꯥꯅꯤ ꯂꯥꯛꯇꯣꯏꯁꯦ ꯑꯗꯣ ꯑꯍꯟ ꯑꯁꯣꯟꯕ ꯑꯃ ꯌꯥꯎꯕ ꯍꯥꯏꯇꯥꯔꯦ ꯑꯗꯨꯒꯤꯗꯨꯅ ꯑꯗꯨꯝ ꯑꯥ ꯒꯥꯔꯤ ꯑꯇꯩ ꯃꯈꯩꯅ ꯑꯍꯟ ꯑꯍꯟ ꯑꯃꯈꯛꯇꯪ ꯑꯣꯏꯔꯒꯁꯨ ꯃꯥ ꯊꯤꯟꯒꯠꯄ ꯌꯥꯅꯉꯥꯏ ꯈꯛꯇꯪ ꯑꯣꯏꯔꯕꯁꯨ ꯑꯥ ꯑꯃꯈꯛꯇꯪꯗꯤ ꯀꯥꯈꯠꯍꯟꯕ ꯌꯥꯒꯗ꯭ꯔꯥ ꯍꯥꯏꯕꯒꯤ ꯑꯥ ꯑꯥ ꯑꯥ ꯑꯉꯥꯡ ꯑꯉꯥꯡꯗꯤ ꯑꯉꯥꯡ ꯑꯃꯈꯛꯇꯅꯤ ꯑꯥ ꯑꯥ ꯑꯉꯥꯡ ꯑꯃꯈꯛꯇꯅꯤ ꯑꯣꯀꯦ ꯑꯣꯀꯦ ꯑꯗꯥꯔ ꯀꯥꯔ꯭ꯗ ꯆꯪꯉꯦꯕ ꯑꯣꯀꯦ ꯑꯗꯨꯒ ꯀꯛꯆꯤꯡ ꯒꯥꯔꯗꯦꯟꯁꯤ ꯀꯣꯏꯕ ꯌꯥꯕꯁꯤ ꯀꯩꯔꯤ ꯀꯩꯔꯤ ꯀꯃꯥꯏꯅ ꯍꯥꯏꯕꯗꯤ ꯀꯣꯏꯕ ꯌꯥꯕ ꯂꯩꯅꯨꯡ ꯀꯩ ꯖꯥꯒꯥ ꯃꯐꯝ ꯀꯩꯔꯤ ꯀꯩꯔꯤ ꯀꯃꯥꯏꯅ ꯍꯥꯏꯐꯦꯠꯇꯪ ꯑꯥ ꯍꯥꯏꯕꯤꯌꯨꯅꯦ ꯌꯥꯔꯒꯗꯤ ꯑꯥ

ꯑꯥ ꯑꯥ ꯑꯥ ꯑꯥ ꯑꯥ ꯏꯃꯣꯏꯅꯨꯒꯤ ꯂꯥꯏꯁꯪ ꯍꯣꯏ ꯑꯩꯈꯣꯏ ꯀꯩꯅꯣ ꯏꯟꯇꯔꯅꯦꯠꯇꯕꯨꯗꯤ ꯑꯩꯁꯨ ꯏꯟꯇꯔꯅꯦꯠꯇꯕꯨꯗꯤ ꯎꯕ ꯍꯥꯏꯇꯔꯦꯀꯣ ꯈꯔ ꯊꯥꯒꯠꯄꯕꯨꯗꯤ ꯑꯩꯈꯣꯏ ꯏꯃꯣꯏꯅꯨꯒꯤ ꯂꯥꯏꯁꯪ ꯂꯩꯕꯗꯣ ꯑꯣꯀꯦ ꯑꯣꯀꯦ ꯑꯥ ꯆꯥꯕꯁꯦ ꯆꯥꯕꯁꯦ ꯁꯨꯃꯥꯏꯅ ꯇꯧꯖꯔꯒꯦ ꯑꯩꯈꯣꯏ ꯑꯥ ꯊꯣꯡꯕ ꯊꯥꯛꯄ ꯀꯩꯔꯤ ꯀꯔꯤ ꯄꯨꯂꯞ ꯇꯧꯔꯒ ꯄꯨꯔꯛꯑꯒ ꯄꯤꯛꯅꯤꯛꯀꯤ ꯃꯑꯣꯡꯗ ꯆꯥꯕꯗꯣ ꯑꯗꯨꯝ ꯌꯥꯅꯤꯀꯣ ꯑꯗꯨꯗꯤ ꯀꯔꯤꯁꯨ ꯀꯥꯏꯔꯣꯏꯗꯕ꯭ꯔꯥ ꯑꯣ ꯑꯣ ꯑꯣ ꯍꯥꯏꯕꯗꯤ ꯑꯗꯨꯝ ꯑꯥ ꯊꯣꯡꯕ ꯊꯥꯛꯄ ꯀꯔꯤ ꯀꯔꯤ ꯂꯣꯏꯅ ꯇꯧꯕꯁꯨ ꯑꯗꯨꯝ ꯌꯥꯒꯅꯦꯕ ꯃꯐꯝꯗꯨꯗ ꯑꯣꯀꯦ ꯑꯣꯀꯦ ꯑꯣꯀꯦ ꯑꯣꯀꯦ ꯑꯗꯨꯗꯤ ꯌꯥꯎꯔꯣꯏ ꯑꯗꯨꯗꯤ ꯌꯥꯎꯔꯣꯏ ꯑꯥ ꯐꯦꯃꯤꯂꯤꯅꯤꯅꯀꯣ ꯑꯗꯨꯒꯤꯗꯨꯗꯤ ꯌꯥꯎꯔꯔꯣꯏꯒꯦ ꯑꯣꯀꯦ ꯑꯣꯀꯦ ꯑꯣꯀꯦ ꯑꯣꯀꯦ ꯑꯥ ꯑꯣꯀꯦ ꯑꯣꯀꯦ ꯑꯣꯀꯦ ꯑꯣꯀꯦ ꯑꯣꯀꯦ ꯍꯣꯏ ꯑꯍꯟꯗꯨꯃꯛꯈꯛꯀꯤꯅꯤꯗ ꯑꯩꯈꯣꯏꯅ ꯍꯣꯏ ꯍꯣꯏ ꯑꯣꯀꯦ ꯑꯣꯀꯦ ꯑꯣꯀꯦ ꯊꯦꯡꯀ꯭ꯌꯨ ꯊꯦꯡꯀ꯭ꯌꯨ ꯌꯥꯝ ꯅꯨꯡꯉꯥꯏ ꯌꯥꯝ ꯅꯨꯡꯉꯥꯏ ꯑꯗꯨꯗꯤ